ꯑꯩꯅ ꯈ꯭ꯋꯥꯏꯗꯒꯤ ꯅꯨꯡꯉꯥꯏꯖꯕ ꯃꯤꯀꯨꯞꯇꯨꯗꯤ ꯑꯩꯈꯣꯏ ꯀ꯭ꯂꯥꯁ ꯇꯦꯟꯗ ꯑꯩꯈꯣꯏ ꯏꯃꯥꯟꯅꯕꯤ ꯃꯌꯥꯝ ꯏꯃꯥꯟꯅꯕ ꯃꯌꯥꯝ ꯄꯨꯜꯂꯒ ꯑꯩꯈꯣꯏꯅ ꯂꯥꯡꯃꯤꯟꯅꯕꯁꯤꯡꯗꯣ ꯃꯦꯃꯣꯔꯤꯁ ꯃꯌꯥꯝ ꯂꯩ ꯑꯗꯨꯒ ꯑꯩꯈꯣꯏꯅ ꯑꯦꯛꯖꯥꯝꯗꯁꯨ ꯅꯨꯡꯉꯥꯏ ꯅꯨꯡꯉꯥꯏꯕ ꯏꯔꯒ ꯑꯩꯈꯣꯏ ꯑꯦꯛꯖꯥꯝꯗ ꯄꯥꯁ ꯇꯧꯔꯛꯈꯤ ꯑꯩꯈꯣꯏ ꯏꯃꯥꯟꯅꯕꯤ ꯏꯃꯥꯟꯅꯕ ꯃꯌꯥꯝ ꯄꯨꯜꯂꯒ ꯑꯩꯈꯣꯏꯅ ꯑꯦꯛꯖꯥꯝ ꯂꯣꯏꯔꯒ ꯑꯩꯈꯣꯏ ꯏꯃꯥꯟꯅꯕꯤ ꯏꯃꯥꯟꯅꯕꯒ ꯃꯌꯥꯝ ꯑꯩꯈꯣꯏ ꯇꯥꯟꯅꯔꯒ ꯑꯩꯈꯣꯏ ꯄꯨꯜꯂꯒ ꯑꯩꯈꯣꯏ ꯑꯆꯥꯄꯣꯠ ꯀꯩꯀꯩ ꯆꯥꯃꯤꯟꯅꯁꯦꯅ ꯑꯩꯈꯣꯏ ꯏꯃꯥꯟꯅꯕꯤꯒ ꯐ꯭ꯔꯦꯟ ꯁꯥꯔꯀꯜꯒ ꯑꯩꯈꯣꯏ ꯄꯨꯟꯅ ꯑꯩꯈꯣꯏ ꯏꯟꯖꯣꯏ ꯌꯥꯝꯅ ꯇꯧꯔꯛꯈꯤ ꯑꯗꯨꯒꯤ ꯃꯦꯃꯣꯔꯤꯁꯤꯡꯗꯣ ꯑꯩ ꯉꯁꯤ ꯐꯥꯎ ꯀꯥꯎꯕ ꯉꯝꯗꯦ ꯑꯩꯈꯣꯏꯒꯤ ꯀ꯭ꯂꯥꯁꯃꯦꯠꯁꯤꯡꯗꯣ ꯑꯩꯈꯣꯏ ꯎꯗꯕ ꯌꯥꯝꯅ ꯀꯨꯏꯔꯦ ꯑꯩꯈꯣꯏꯒꯤ ꯀ꯭ꯂꯥꯁꯃꯦꯠꯁꯤꯡꯒ ꯑꯩꯈꯣꯏ ꯄꯨꯟꯈꯤꯕ ꯃꯌꯥꯝꯁꯤꯡꯗꯣ ꯍꯧꯖꯤꯛ ꯐꯥꯎ ꯑꯗꯨꯝ ꯃꯥꯏꯟꯗ ꯑꯗꯨꯝ ꯂꯩ ꯍꯧꯖꯤꯛ ꯐꯥꯎ ꯀꯥꯎꯕ ꯉꯝꯈꯤꯗꯦ ꯑꯗꯨꯒꯤ ꯃꯦꯃꯣꯔꯤꯁꯤꯡꯗꯣ ꯑꯗꯨ ꯃꯦꯃꯣꯔꯤꯁꯤꯡꯗꯣ ꯄꯨꯟꯁꯤꯒꯤ ꯑꯣꯏꯅ ꯀꯥꯎꯕ ꯉꯝꯃꯔꯣꯏ ꯍꯧꯖꯤꯛ ꯐꯥꯎ ꯑꯩ ꯀꯥꯎꯕ ꯉꯝꯈꯤꯔꯣꯏ ꯑꯗꯨꯒꯤ ꯃꯦꯃꯣꯔꯤꯁꯤꯡꯗꯣ